ꯑꯔꯤꯕ ꯐꯣꯇꯣꯁꯤꯡ ꯂꯩ ꯍꯥꯟꯅꯒꯤ ꯐꯣꯇꯣ ꯗꯤ ꯍꯧꯖꯤꯛꯀꯤ ꯍꯧꯖꯤꯛꯀꯥꯜꯒꯤ ꯐꯣꯇꯣꯒꯗꯤ ꯌꯥꯝꯅ ꯈꯦꯠꯅꯩ ꯇꯧꯕꯇꯕꯨ ꯍꯧꯖꯤꯛꯀꯥꯜꯒꯤ ꯐꯣꯇꯣ ꯗꯤ ꯃꯤꯒꯤ ꯑꯣꯔꯖꯤꯅꯦꯜ ꯁꯛꯇꯝꯁꯦ ꯈꯤꯇꯪ ꯁꯦꯝꯗꯣꯛ ꯁꯦꯝꯖꯤꯟ ꯇꯧꯔꯒ ꯑꯁꯨꯛꯀꯤ ꯃꯇꯤꯛ ꯐꯖꯍꯜꯂꯤ ꯍꯥꯟꯅꯒꯤ ꯐꯣꯇꯣꯗꯤ ꯑꯗꯨꯃꯥꯏꯅ ꯑꯣꯏꯗꯦ ꯍꯥꯟꯅꯒꯤ ꯐꯣꯇꯣꯗꯤ ꯏꯁꯥꯒꯤ ꯑꯣꯏꯕ ꯏꯃꯦꯁꯇꯣ ꯑꯗꯨ ꯈꯇꯪ ꯑꯗꯨꯝ ꯑꯣꯏ ꯑꯗꯨꯗ ꯐꯣꯀꯁ ꯇꯧꯔꯒ ꯑꯗꯨꯝ ꯅꯝꯃꯤ ꯍꯧꯖꯤꯛꯀꯥꯜꯁꯤꯗꯤ ꯆꯥꯎꯈꯠꯂꯛꯄꯒꯤ ꯃꯇꯨꯡ ꯏꯟꯅ ꯀꯩ ꯑꯦꯞꯁ ꯃꯌꯥꯝ ꯍꯥꯞꯆꯤꯜꯂꯒ ꯐꯣꯇꯣꯁꯦ ꯏꯗꯤꯠ ꯇꯧꯊꯣꯛꯄꯤꯔꯒ ꯑꯗꯨꯛꯀꯤ ꯃꯇꯤꯛ ꯐꯖꯍꯜꯂꯦ ꯌꯦꯡꯕ ꯃꯇꯝꯗ ꯃꯤꯗꯣ ꯃꯁꯛꯇꯣ ꯑꯗꯨꯝ ꯐꯖꯩ ꯑꯗꯨꯕꯨ ꯑꯩꯒꯤ ꯋꯥꯈꯜꯒꯤ ꯑꯣꯏꯅꯒꯗꯤ ꯍꯧꯖꯤꯛꯀꯤꯒ ꯍꯥꯟꯅꯒꯤꯒ ꯈꯦꯠꯅꯕꯁꯦ ꯑꯁꯨꯛꯀꯤ ꯃꯇꯤꯛ ꯈꯦꯠꯅꯔꯒꯁꯨ ꯄꯥꯝꯕꯒꯗꯤ ꯍꯥꯟꯅꯒꯤꯅ ꯍꯦꯟꯅ ꯄꯥꯝꯃꯤ ꯍꯥꯏꯕꯗꯤ ꯃꯤ ꯑꯃꯒꯤ ꯑꯥꯏꯗꯦꯟꯇꯤꯐꯥꯏ ꯇꯧꯒꯗꯕ ꯁꯛꯇꯝꯗꯣ ꯔꯤꯌꯦꯂꯤꯇꯤ ꯑꯣꯏꯅ ꯑꯁꯦꯡꯕ ꯑꯣꯏꯅ ꯎꯕ ꯑꯣꯔꯖꯤꯅꯦꯜ ꯇꯥꯖꯕ ꯐꯣꯇꯣꯗꯨꯅ ꯍꯦꯟꯅ ꯄꯥꯝꯃꯤ ꯍꯧꯖꯤꯛꯀꯥꯟꯗꯤ ꯀꯥꯞꯂꯤꯕ ꯐꯣꯇꯣꯁꯦ ꯃꯤ ꯑꯗꯨ ꯀꯅꯥꯅꯣ ꯍꯥꯏꯕ ꯁꯨꯛꯈꯪ ꯈꯪꯕ ꯉꯝꯗꯕ ꯑꯗꯨꯝ ꯌꯥꯎꯅꯔꯦ ꯃꯔꯝꯗꯤ ꯏꯗꯤꯠ ꯇꯧꯔꯒ ꯁꯦꯝꯗꯣꯛꯄꯗꯒꯤ ꯑꯁꯨꯝ ꯍꯥꯏꯅ ꯑꯣꯏꯕꯁꯤꯗꯒꯤꯗꯤ ꯍꯥꯟꯅꯒꯤ ꯐꯣꯇꯣ ꯗꯨꯅ ꯑꯁꯨꯛꯀꯤ ꯃꯇꯤꯛ ꯄꯥꯝꯖꯩ ꯑꯩꯒꯤ ꯃꯣꯠꯇꯗꯤ